ꯍꯜꯂꯣ ꯆꯦ ꯔꯣꯖꯤꯇꯥ ꯅꯣꯏ ꯑꯗ ꯅꯪ ꯂꯩꯗꯣ ꯀꯩꯕꯨꯜ ꯂꯝꯖꯥꯎ ꯅꯦꯁꯅꯦꯜ ꯄꯥꯔꯛ ꯃꯅꯥꯛ ꯅꯛꯑꯦ ꯍꯥꯏꯒꯨꯝ ꯇꯧꯗꯥꯏꯅꯦ ꯑꯣ ꯑꯗꯣ ꯑꯩꯗꯣ ꯁꯨꯝ ꯅꯨꯃꯤꯠ ꯈꯔꯅꯤ ꯀꯣꯏꯕ ꯂꯥꯛꯁꯤꯔꯥ ꯇꯧꯕꯅꯦꯕ ꯁꯨꯇꯤ ꯂꯩꯕꯒꯤ ꯑꯗꯨ ꯑꯗꯨꯗꯣ ꯍꯣꯏ ꯀꯩꯀꯩꯅꯣꯕ ꯑꯗꯨꯗ ꯁꯨꯝ ꯌꯦꯡꯐꯝ ꯈꯣꯠꯐꯝꯁꯦ ꯀꯩꯀꯩ ꯅꯥꯇꯩ ꯆꯥꯕ ꯁꯨꯝ ꯀꯩꯕꯨꯜ ꯂꯝꯖꯥꯎꯁꯦ ꯂꯩꯒꯦꯕ ꯎꯝ ꯎꯝ

ꯑꯣ ꯌꯥꯕ꯭ꯔꯥ ꯍꯥꯏꯁꯦ ꯑꯗꯨꯗꯤ ꯌꯥꯝ ꯅꯨꯡꯉꯥꯏꯅꯤꯌꯦ

ꯍꯣꯏ ꯃꯥꯁꯨ ꯄꯣꯔꯛꯑꯒꯦ

ꯑꯣ

ꯍꯣꯏ ꯑꯗꯨ ꯃꯣꯏ ꯑꯗꯨ ꯃꯅꯨꯡꯗꯅꯦ ꯍꯤꯒꯨꯝꯕ ꯇꯣꯡꯕ ꯌꯥꯕꯒꯤꯗꯤ ꯂꯩꯕ꯭ꯔꯥꯕ ꯃꯅꯨꯡꯒꯤꯗꯨꯗ

ꯑꯣ ꯑꯣ ꯑꯣ ꯎꯝ

ꯎꯝ ꯑꯗꯨ ꯆꯤꯆꯦ ꯁꯤꯁꯦ ꯑꯩ ꯍꯥꯏ ꯃꯣꯏꯁꯦꯗꯨꯝ ꯏꯁꯝꯒꯗꯤ ꯁꯝꯅꯔꯒ ꯂꯩꯕ ꯃꯐꯝ ꯑꯣꯏꯗꯣꯏ ꯅꯠꯇ꯭ꯔꯣ ꯃꯁꯦ

ꯎꯝ ꯍꯣꯏ ꯍꯣꯏ ꯑꯥ

ꯑꯣ ꯑꯣ ꯑꯗꯨꯗꯤ ꯆꯤꯆꯦ ꯗꯦꯠ ꯇ꯭ꯋꯦꯟꯇꯤ ꯐꯥꯏꯚ ꯁ꯭ꯋꯥꯏꯗ ꯂꯥꯛꯑꯒꯦꯀꯣ ꯑꯗꯨꯗꯤ ꯑꯣ ꯊꯝꯖꯔꯒꯦ ꯊꯝꯖꯔꯒꯦ ꯆꯤꯆꯦ ꯑꯗꯨꯗꯤ ꯑꯍꯣꯏ